ꯑꯩꯅ ꯍꯟꯗꯛ ꯃꯤꯟꯇ꯭ꯔꯒꯤ ꯁꯤꯖꯟ ꯁꯦꯜꯁ ꯃꯅꯨꯡꯒꯤ ꯑꯣꯐꯔ ꯂꯩꯕ ꯃꯇꯝꯗ ꯑꯩꯅ ꯖꯦꯀꯦꯠ ꯑꯃ ꯑꯣꯗꯔ ꯇꯧꯖꯕꯅꯤ ꯍꯥꯏꯔꯤꯕ ꯖꯦꯀꯦꯠꯁꯦ ꯑꯁꯦꯡꯕ ꯃꯃꯜꯕꯨꯗꯤ ꯂꯨꯄꯥ ꯂꯤꯁꯤꯡ ꯃꯔꯤꯒ ꯆꯥꯝꯉꯥ ꯄꯤꯕ ꯖꯦꯀꯦꯠꯅꯦ ꯑꯗꯨꯕꯨ ꯑꯩꯅ ꯂꯨꯄꯥ ꯂꯤꯁꯤꯡ ꯑꯅꯤꯒ ꯆꯥꯝꯉꯥꯗ ꯀꯛꯆꯍꯧꯔꯦ ꯑꯗꯨꯒ ꯖꯦꯀꯦꯠ ꯑꯁꯦ ꯃꯥꯒꯤ ꯀ꯭ꯋꯥꯂꯤꯇꯤꯁꯨ ꯑꯗꯨꯛꯀꯤ ꯃꯇꯤꯛ ꯂꯩꯕ ꯖꯦꯀꯦꯠ ꯑꯣꯏꯔꯝꯃꯦ ꯑꯗꯨꯗ ꯅꯠꯇꯅ ꯃꯥꯒꯤ ꯃꯆꯨ ꯑꯃꯁꯨꯡ ꯃꯥꯒꯤ ꯁ꯭ꯇꯤꯆꯤꯁꯀꯤ ꯃꯥꯒꯤ ꯐꯤꯅꯤꯁꯤꯡꯁꯦ ꯑꯗꯨꯛꯀꯤ ꯃꯇꯤꯛ ꯌꯥꯝꯅ ꯅꯥꯟꯅ ꯇꯨꯕ ꯍꯥꯏꯕ ꯄꯣꯠꯇꯨꯁꯨ ꯑꯣꯏꯔꯦ ꯑꯗꯨꯗ ꯑꯩꯒꯤ ꯄꯨꯛꯅꯤꯡꯅ ꯄꯦꯟꯖꯕ ꯍꯥꯏꯕꯗꯣ ꯑꯣꯏꯔꯦ ꯑꯗꯨꯅ ꯃꯌꯥꯝꯁꯨ ꯀꯩꯒꯨꯝꯕ ꯍꯥꯏꯗꯤ ꯀ꯭ꯋꯥꯂꯤꯇꯤ ꯂꯩꯕ ꯖꯦꯀꯦꯠ ꯑꯗꯒꯤꯗꯤ ꯃꯌꯥꯝꯅꯁꯨ ꯑꯦꯐꯣꯔꯠ ꯇꯧꯕ ꯃꯃꯜꯗ ꯀꯩꯒꯨꯝꯕ ꯄꯣꯠ ꯀꯛꯄꯤꯅꯤꯡꯕ ꯇꯥꯔꯒꯗꯤ ꯃꯤꯟꯇ꯭ꯔ ꯍꯥꯏꯕ ꯑꯦꯞꯁꯤꯗꯒꯤ ꯃꯌꯥꯝꯅ ꯀꯛꯄꯤꯌꯨ ꯃꯌꯥꯝꯁꯨ ꯑꯩꯒꯤ ꯁꯥꯏꯠꯇꯒꯤ ꯄꯥꯔꯁꯅꯦꯜꯂꯤ ꯑꯣꯏꯅ ꯃꯤꯟꯇ꯭ꯔ ꯍꯥꯏꯕ ꯑꯦꯞꯁꯦ ꯑꯩ ꯃꯌꯥꯝꯗ ꯔꯤꯀꯃꯦꯟ ꯇꯧꯖꯒꯦ